ꯊ꯭ꯔꯤ ꯐꯤꯐꯇꯤ ꯂꯩꯌꯦ ꯑꯁ ꯑꯗꯨꯗꯤ ꯌꯥꯗꯦ ꯅꯪꯒꯤꯗꯨꯗꯤ ꯄꯨꯔꯥ ꯇꯥꯃꯟꯒꯈ꯭ꯔꯦ ꯑꯩꯈꯣꯏꯅ ꯂꯩꯕꯗ ꯐꯥꯎꯕ ꯑꯗꯨꯗꯤ ꯌꯧꯔꯛꯇꯤꯌꯦ ꯊ꯭ꯔꯤ ꯊꯥꯔꯇꯤꯗꯣ ꯄꯤꯕꯤꯌꯣ ꯁꯤꯗꯤ ꯁꯤꯒꯤ ꯄꯣꯠꯁꯤꯗꯤ ꯑꯩꯈꯣꯏꯒꯤ ꯍꯧꯖꯤꯛ ꯕꯖꯥꯔꯗ ꯌꯣꯜꯂꯤꯕ ꯄꯣꯠꯁꯤ ꯑꯇꯩꯒ ꯃꯥꯅꯗꯦ ꯁꯤꯗꯤ ꯐꯤꯛꯁ ꯄ꯭ꯔꯥꯏꯁꯇꯗꯤ ꯂꯩꯕꯅꯦ ꯑꯗꯨꯕꯨ ꯅꯪꯅ ꯅꯪꯒꯤꯗꯃꯛ ꯌꯦꯡꯉꯒ ꯐꯤꯐꯇꯤꯗꯨꯗꯤ ꯇꯥꯖꯔꯒꯦ ꯑꯁ ꯑꯗꯨꯗꯤ ꯇꯥꯃꯟꯈ꯭ꯔꯦ ꯌꯥꯔꯣꯏ ꯍꯣ ꯇ꯭ꯋꯦꯟꯇꯤꯇꯪ ꯍꯥꯞꯆꯟꯕꯤꯔꯝꯃꯣ ꯑꯣ ꯍꯣ ꯐꯔꯦ ꯐꯔꯦ ꯂꯧꯕꯤꯔꯣ ꯄꯦꯛꯀꯤꯡ ꯇꯧꯁꯤꯟꯖꯔꯛ